ꯃꯅꯤꯄꯨꯔꯤ ꯃꯤꯌꯥꯝꯅ ꯑꯩꯈꯣꯏꯒꯤ ꯂꯣꯟ ꯑꯁꯤ ꯑꯩꯈꯣꯏꯒꯤ ꯃꯅꯤꯄꯨꯔꯤ ꯂꯣꯟ ꯈꯪꯗꯕ ꯃꯤꯁꯤꯡꯒ ꯄꯥꯎ ꯐꯥꯎꯅꯅꯕꯒꯤꯗꯃꯛꯇ ꯑꯩꯈꯣꯏꯅ ꯕꯣꯗꯤ ꯂꯦꯡꯒ꯭ꯋꯦꯁꯀꯨꯝꯕ ꯑꯗꯨꯃꯥꯏꯅ ꯁꯤꯖꯤꯟꯅꯔꯒ ꯄꯥꯎ ꯐꯥꯎꯅꯅꯕ ꯍꯣꯠꯅꯩ ꯍꯥꯏꯕ ꯇꯥꯔꯦ ꯁꯝꯅ ꯍꯦꯛ ꯍꯥꯏꯔꯒ ꯃꯇꯝꯗ ꯈꯨꯠꯅ ꯀꯔꯤꯅ ꯑꯗꯨꯃꯥꯏꯅ ꯁꯥꯏꯟ ꯇꯧꯔ ꯈꯣꯠꯂꯒ ꯑꯗꯨꯃꯥꯏꯅ ꯄꯥꯎꯁꯤ ꯄꯥꯎꯅꯅꯕ ꯍꯣꯠꯅꯩ ꯑꯗꯨꯒ ꯑꯃꯔꯣꯝꯗꯁꯨ ꯏꯪꯂꯤꯁꯀꯨꯝꯕꯁꯨ ꯑꯗꯨꯝ ꯃꯅꯤꯄꯨꯔꯤꯗ ꯃꯅꯤꯄꯨꯔꯗ ꯂꯩꯔꯤꯕꯁꯤꯡꯁꯤꯅ ꯏꯪꯂꯤꯁꯀꯨꯝꯕꯁꯤꯁꯨ ꯑꯗꯨꯝ ꯏꯪꯂꯤꯁꯁꯦ ꯏꯟꯇꯔꯅꯦꯁꯅꯦꯜ ꯂꯦꯡꯒ꯭ꯋꯦꯁꯅꯤꯅ ꯑꯗꯨꯝ ꯑꯌꯥꯝꯕ ꯈꯪꯅꯕꯁꯨ ꯌꯥꯎꯏ ꯑꯗꯨꯅ ꯏꯪꯂꯤꯁꯀꯨꯝꯕ ꯗꯒꯤ ꯇꯧꯔꯒ ꯏ ꯄꯥꯎꯁꯦ ꯐꯥꯎꯗꯣꯛꯅꯕ ꯑꯗꯨꯒꯨꯝꯕꯁꯨ ꯌꯥꯎꯏ ꯑꯗꯨꯒ ꯍꯤꯟꯗꯤ ꯂꯣꯟꯁꯤꯁꯨ ꯍꯤꯟꯗꯤꯁꯤꯁꯨ ꯅꯦꯁꯅꯦꯜ ꯂꯦꯡꯒ꯭ꯋꯦꯁ ꯑꯣꯏꯅꯤꯅ ꯑꯗꯨꯝ ꯍꯤꯟꯗꯤꯁꯨ ꯈꯪꯅꯕ ꯌꯥꯎꯏ ꯃꯅꯤꯄꯨꯔ ꯃꯅꯨꯡꯁꯤꯗ ꯑꯗꯨꯅ ꯃꯅꯤꯄꯨꯔꯒꯤ ꯂꯣꯟ ꯈꯪꯗꯕ ꯃꯤꯁꯤꯡꯒꯁꯨ ꯑꯗꯨꯃꯥꯏꯅ ꯍꯤꯟꯗꯤꯒꯨꯝꯕ ꯏꯪꯂꯤꯁꯀꯨꯝꯕꯁꯤꯒ ꯄꯥꯎ ꯐꯥꯎꯅꯅꯕ ꯑꯗꯨꯃꯥꯏꯅ ꯍꯣꯠꯅꯩ ꯍꯥꯏꯕ ꯇꯥꯔꯦ